ꯑꯩꯈꯣꯏꯅ ꯒꯦꯝ ꯁꯥꯟꯅꯕꯁꯤꯅ ꯑꯩꯍꯣꯏꯒꯤ ꯋꯥꯈꯜ ꯂꯧꯁꯤꯡ ꯍꯛꯆꯥꯡ ꯕꯤꯒ꯭ꯌꯥꯟ ꯍꯛꯆꯥꯡꯁꯨ ꯇꯦꯛꯇ ꯀꯥꯏꯗꯅ ꯇꯤꯟꯖꯪ ꯀꯥꯏꯖꯪꯗꯅ ꯑꯅꯥ ꯑꯌꯦꯛꯇꯒꯤ ꯑꯩꯈꯣꯏꯅ ꯀꯥꯏꯊꯣꯛꯄꯤꯕꯤ ꯃꯁꯤꯒꯤꯒꯤ ꯒꯦꯝ ꯃꯁꯥꯟꯅꯁꯤꯅ ꯑꯩꯈꯣꯏꯒꯤ ꯕ꯭ꯔꯦꯟ ꯏꯝꯄ꯭ꯔꯨꯕ ꯑꯣꯏꯍꯜꯂꯤ ꯑꯩꯈꯣꯏꯒꯤ ꯐꯤꯖꯤꯀꯦꯜ ꯏꯁꯇꯔꯦꯡꯁꯦ ꯌꯥꯝ ꯃꯄꯥꯡꯒꯜ ꯀꯜꯍꯜꯂꯤ